ꯑꯥ ꯍꯩ ꯍꯩꯁꯨ ꯈꯔ ꯄꯥꯝꯃꯦ ꯑꯗꯨꯒ ꯂꯩꯁꯨ ꯈꯔ ꯄꯥꯝꯃꯦ ꯀꯔꯤ ꯀꯔꯤ ꯂꯩ ꯐꯪꯒꯅꯤ ꯑꯗꯣꯝꯒꯤ ꯗꯨꯀꯥꯟꯗ ꯐꯪꯕ ꯂꯩ ꯑꯗꯣꯝꯗ ꯐꯪꯕ ꯂꯩ ꯃꯈꯜ ꯈꯔ ꯍꯥꯏꯔꯛꯑꯣꯅꯦ ꯄ꯭ꯔꯥꯏꯁꯀ ꯂꯣꯏꯅꯅ ꯃꯃꯜꯒ ꯂꯣꯏꯅꯅ ꯍꯣꯏ ꯑꯩ ꯐꯖꯔꯒꯗꯤ ꯑꯥ ꯂꯩ ꯐꯖꯕ ꯈꯔ ꯄꯥꯝꯃꯦ ꯑꯗꯨꯒ ꯃꯃꯜꯁꯤꯁꯨ ꯈꯪꯅꯤꯡꯏ ꯍꯩꯒ ꯑꯗꯨꯒ ꯐ꯭ꯔꯨꯏꯁ ꯀꯨꯝꯕꯗꯤ ꯐꯪꯕ꯭ꯔ ꯆꯥꯔ ꯐꯪꯕ꯭ꯔ ꯑꯗꯨꯒ ꯑꯗꯨ ꯆꯥꯔꯥ ꯆꯥꯔꯥ ꯅꯠꯇꯕꯤꯗ ꯐ꯭ꯔꯨꯏꯠ ꯎꯍꯩꯒꯨꯝꯕ ꯑꯗꯒꯤ ꯆꯥꯅꯕ ꯑꯦꯄꯜꯁꯤ ꯀꯦꯖꯤꯗ ꯀꯌꯥ ꯌꯣꯜꯂꯤ ꯌꯥꯝ ꯇꯥꯡꯉꯦ ꯑꯥ ꯑꯦꯄꯜꯁꯨ ꯂꯧꯒꯦ ꯃꯦꯡꯒꯣꯁꯨ ꯂꯧꯒꯦ ꯄꯥꯏꯅꯦꯄꯜꯁꯨ ꯂꯧꯒꯦ ꯑꯗꯨꯒ ꯋꯥꯇꯔꯃꯦꯂꯣꯟꯁꯨ ꯂꯧꯒꯦ ꯃꯃꯜ ꯑꯝꯇ ꯍꯥꯏꯕꯤꯎꯕ ꯃꯦꯝ ꯑꯗꯨꯒ ꯃꯦꯝ ꯑꯩ ꯃꯦꯝꯁꯦ ꯀꯃꯥꯏꯅ ꯊꯤꯔꯛꯀꯅꯤ ꯃꯦꯝꯒꯤ ꯑꯦꯗ꯭ꯔꯦꯁꯁꯦ ꯑꯝꯇ ꯊꯥꯏꯐꯦꯠ ꯍꯥꯏꯕꯤꯌꯨꯕ ꯄ꯭ꯂꯤꯁ ꯍꯣꯏ ꯑꯩ ꯂꯥꯛꯀꯦ ꯑꯗꯨꯒ ꯃꯃꯜ ꯑꯥ ꯂꯩꯗ ꯂꯦꯕꯦꯟꯗꯔꯒꯨꯝꯕ ꯐꯪꯕ꯭ꯔ ꯃꯦꯝꯒꯤ ꯗꯨꯀꯥꯟꯗꯒꯤ ꯗꯨꯀꯥꯟꯗ ꯍꯣꯏ ꯑꯗꯨ ꯃꯦꯝ ꯑꯩ ꯄꯨꯟꯅ ꯂꯧꯕꯒꯤ ꯑꯣꯐꯔꯒꯨꯝꯕꯗꯤ ꯇꯧꯔꯣꯏꯗ꯭ꯔꯣ ꯆꯥꯃꯗꯤ ꯌꯥꯝꯃꯜꯂꯦ ꯑꯩ ꯆꯥꯃꯗꯤ ꯂꯧꯔꯣꯏ ꯑꯗꯨꯒ ꯗꯤꯁꯀꯥꯎꯟ ꯇꯧꯕꯗ ꯇꯦꯟ ꯄꯥꯔꯁꯟꯒꯨꯝꯕ ꯇ꯭ꯋꯦꯟꯇꯤ ꯄꯥꯔꯁꯟꯒꯨꯝꯕ ꯇꯧꯕ ꯌꯥꯒꯗ꯭ꯔ ꯃꯦꯝ ꯍꯣꯏ ꯑꯩ ꯑꯗꯨ ꯐ꯭ꯔꯨꯏꯠꯁꯨ ꯌꯥꯎꯕꯅꯤꯅ ꯐ꯭ꯔꯨꯏꯠꯇꯨꯒ ꯎꯝ ꯐ꯭ꯂꯥꯋꯔꯒ ꯆꯥꯔꯥ ꯂꯧꯕꯅꯤꯅ ꯄꯨꯟꯅ ꯃꯃꯜꯗꯣ ꯈꯔ ꯌꯥꯝꯅ ꯄꯣꯠꯇꯣ ꯈꯔ ꯌꯥꯝꯅ ꯂꯩꯕꯅꯤꯅ ꯑꯩꯅ ꯈꯔ ꯑꯣꯐꯔ ꯇꯧꯍꯟꯅꯤꯡꯕ ꯍꯥꯏꯇꯥꯔꯦ ꯍꯣꯏ ꯍꯣꯏ ꯂꯩ ꯆꯥꯔꯥꯗꯣ ꯃꯁꯥ ꯃꯎ ꯐꯕ ꯐꯖꯕ ꯑꯣꯏꯒꯗꯕ꯭ꯔ ꯃꯦꯝ ꯑꯩ ꯂꯥꯛꯈꯩ ꯂꯥꯛꯑꯒ ꯄꯣꯠꯇꯣ ꯐꯖꯔꯝꯗ꯭ꯔꯒꯗꯤ ꯑꯩꯗꯤ ꯌꯥꯝ ꯅꯨꯡꯉꯥꯏꯇꯕ ꯑꯗꯣ ꯑꯣꯏꯗꯣꯏꯅꯤ ꯑꯩꯁꯦ ꯋꯥꯡꯈꯩꯗꯒꯤꯅꯤ ꯃꯦꯝ ꯑꯥ ꯑꯗꯨ ꯃꯦꯝ ꯆꯥꯎꯔꯥꯛꯄ ꯍꯥꯏꯕꯤꯌꯨ ꯃꯦꯝ ꯍꯣꯏ ꯊꯦꯡꯀ꯭ꯌꯨ ꯑꯥ ꯖꯨꯕꯥꯀꯨꯁꯨꯝꯒꯨꯝꯕ ꯆꯥꯔꯥ ꯃꯆꯨ ꯄꯤꯡ ꯁꯥꯠꯄ ꯑꯗꯒꯤ ꯔꯦꯗ ꯕ꯭ꯂꯨꯒꯨꯝꯕꯗꯤ ꯂꯩꯒꯗ꯭ꯔ ꯃꯦꯝ ꯃꯈꯜꯗ ꯑꯗꯨ ꯖꯨꯕꯥꯀꯨꯁꯨꯝꯒꯤ ꯃꯃꯜꯁꯤ ꯀꯌꯥ ꯑꯣꯏꯔꯒꯦ

ꯈꯪꯖꯟꯒꯦ

ꯑꯗꯨ ꯂꯩ ꯂꯩ ꯑꯃꯗ ꯃꯥꯒꯤ ꯀꯂꯔꯁꯤꯡꯁꯦ ꯀꯂꯔ ꯑꯍꯨꯝ ꯃꯔꯤꯒꯨꯝꯕ ꯐꯪꯒꯗ꯭ꯔ ꯃꯦꯝ ꯍꯣꯏ ꯑꯩ ꯌꯥꯝ ꯅꯨꯡꯉꯥꯏꯖꯔꯦ ꯑꯩ ꯃꯦꯝꯒꯤ ꯀꯩꯅꯣ ꯗꯨꯀꯥꯟꯗ ꯂꯥꯛꯑꯒ ꯁꯣꯏꯗꯅ ꯈꯜꯂꯒꯦ ꯑꯗꯨꯒ ꯌꯦꯡꯉꯒꯦ ꯑꯩꯒꯤ ꯐ꯭ꯔꯦꯟꯁꯤꯡꯁꯨ ꯑꯃ ꯐ꯭ꯔꯦꯟ ꯑꯃꯁꯨ ꯂꯩ ꯃꯥꯁꯨ ꯄꯥꯝꯃꯦ ꯍꯥꯏꯌꯦ ꯑꯗꯣ ꯃꯥꯒ ꯂꯣꯏꯅꯅ ꯂꯥꯛꯑꯒꯦ ꯑꯗꯨꯅ ꯄꯣꯠꯇꯣ ꯈꯔ ꯌꯥꯝꯅ ꯂꯩꯕꯅꯤꯅ

ꯍꯩꯁꯦ ꯑꯩꯅ ꯌꯦꯡꯉꯒ ꯑꯣꯏꯅ ꯈꯜꯂꯒꯦ ꯍꯥꯏꯗꯤ ꯃꯦꯝꯒꯤ ꯗꯨꯀꯥꯟꯗ ꯂꯥꯛꯑꯒ ꯑꯄꯥꯝꯕꯗꯣ ꯃꯦꯝꯒꯤ ꯑꯦꯗ꯭ꯔꯦꯁꯁꯦ ꯇꯣꯞ ꯃꯈꯥ ꯂꯩꯀꯥꯏ ꯍꯣꯏ ꯌꯥꯝ ꯅꯨꯡꯉꯥꯏꯖꯔꯦ ꯑꯩꯒꯤ ꯐ꯭ꯔꯦꯟꯒ ꯂꯣꯏꯅꯅ ꯑꯩ ꯃꯦꯝꯒꯤ ꯗꯨꯀꯥꯟꯗ ꯁꯣꯏꯗꯅ ꯂꯥꯛꯆꯔꯒꯦ ꯊꯦꯡꯀ꯭ꯌꯨ ꯊꯝꯖꯔꯒꯦ